ꯑꯗꯨꯅ ꯃꯌꯥꯝꯅꯁꯨ ꯃꯥꯕꯨ ꯌꯥꯎꯋꯦ ꯍꯥꯏꯔꯒꯗꯤ ꯐꯤꯂꯝ ꯑꯗꯨꯛꯀꯤ ꯃꯇꯤꯛ ꯌꯦꯡꯅꯩ ꯃꯍꯥꯛ ꯑꯁꯦ ꯃꯤꯌꯥꯝꯅ ꯌꯥꯕ ꯃꯁꯛ ꯃꯇꯧ ꯐꯖꯕ ꯆꯨꯡ ꯐꯤꯔꯥꯟ ꯆꯥꯕ ꯕꯣꯗꯤ ꯃꯁꯛ ꯃꯁꯝ ꯑꯃꯠꯇ ꯋꯥꯠꯇꯕ ꯅꯨꯄꯤ ꯑꯃꯅꯤ ꯃꯍꯥꯛ ꯑꯁꯦ ꯑꯗꯨꯛꯀꯤ ꯃꯇꯤꯛ ꯅꯨꯡꯁꯤꯖꯩ ꯄꯥꯝꯖꯩ